ꯄꯣꯜꯇꯤꯛꯁꯀꯤ ꯃꯇꯥꯡꯗ ꯈ꯭ꯋꯥꯏꯗꯒꯤ ꯏꯟꯇꯔꯦꯁꯇꯤꯡ ꯑꯣꯏꯕꯗꯤ ꯄꯣꯜꯇꯤꯛꯁꯀꯤ ꯃꯇꯥꯡꯁꯤꯅꯤ ꯁꯝꯅ ꯍꯥꯏꯔꯕꯗ ꯑꯩꯈꯣꯏꯒꯤ ꯅ꯭ꯌꯨꯁꯇꯕꯨ ꯑꯣꯏꯔꯣ ꯑꯃꯗꯕꯨ ꯑꯣꯏꯔꯣ ꯑꯩꯈꯣꯏꯒꯤ ꯔꯤꯌꯦꯜ ꯂꯥꯏꯞꯇꯕꯨ ꯑꯣꯏꯔꯣ ꯑꯩꯈꯣꯏꯒꯤ ꯄꯣꯜꯇꯤꯛꯁꯤ ꯄꯣꯜꯇꯤꯛꯁ ꯍꯥꯏꯕꯁꯤ ꯃꯐꯝ ꯈꯨꯗꯤꯡꯃꯛꯇ ꯂꯩ ꯍꯥꯏꯕꯗꯨꯅꯤ ꯑꯗꯨꯅ ꯄꯣꯜꯇꯤꯛꯁ ꯄꯣꯜꯇꯤꯛꯁ ꯍꯥꯏꯕꯁꯤ ꯈ꯭ꯋꯥꯏꯗꯒꯤ ꯃꯔꯨꯅꯤ ꯁ꯭ꯇꯦꯠ ꯑꯃ ꯆꯥꯎꯈꯠꯂꯛꯄ ꯃꯇꯝ ꯍꯥꯏꯗꯤ ꯂꯩꯕꯥꯛ ꯑꯃ ꯆꯥꯎꯈꯠꯂꯛꯄ ꯃꯇꯝꯗ ꯂꯩꯕꯥꯛ ꯑꯃ ꯍꯦꯟꯅ ꯐꯕ ꯍꯥꯏꯗꯤ ꯋꯦꯜꯐ꯭ꯌꯔ ꯁ꯭ꯇꯦꯠ ꯑꯃ ꯑꯣꯏꯍꯟꯒꯦ ꯍꯥꯏꯕ ꯇꯥꯔꯒꯗꯤ ꯄꯣꯜꯇꯤꯛꯁꯁꯦ ꯌꯥꯝꯅ ꯇ꯭ꯔꯥꯟꯁꯄꯔꯦꯟ ꯑꯣꯏꯕ ꯄꯣꯜꯇꯤꯛꯁ ꯑꯃꯗꯤ ꯆꯪꯉꯦ ꯑꯗꯨꯅ ꯁꯤ ꯄꯣꯜꯇꯤꯛꯁꯀꯤ ꯃꯇꯥꯡꯁꯤꯗꯤ ꯑꯩꯅ ꯈ꯭ꯋꯥꯏꯗꯒꯤ ꯏꯟꯇꯔꯦꯁꯇꯤꯡ ꯑꯣꯏꯕ ꯈ꯭ꯋꯥꯏꯗꯒꯤ ꯏꯟꯇꯔꯦꯁ ꯏꯟꯇꯔꯦꯁ ꯈ꯭ꯋꯏꯗꯒꯤ ꯂꯩꯕ ꯄꯣꯠ ꯑꯃꯅꯦꯅ ꯑꯩꯅ ꯂꯧꯖꯩ ꯀꯔꯦꯟ ꯏꯐ꯭ꯌꯔꯁꯤ ꯀꯔꯦꯟ ꯏꯐ꯭ꯌꯔꯁꯤ ꯑꯩꯅ ꯌꯥꯝꯅ ꯇꯣꯏꯅ ꯅ꯭ꯌꯨꯁꯄꯦꯄꯔꯁꯤꯡꯗꯁꯨ ꯄꯥꯏ ꯑꯗꯨꯒ ꯑꯩꯈꯣꯏꯒꯤ ꯑꯣꯟꯂꯥꯏꯗꯁꯨ ꯀꯩꯗꯁꯨ ꯑꯩꯅ ꯀꯔꯦꯟ ꯑꯦꯐ꯭ꯌꯔꯁꯤ ꯌꯥꯝꯅ ꯇꯣꯏꯅ ꯄꯥꯖꯩ ꯑꯩꯈꯣꯏꯅ ꯌꯦꯡꯖꯩ ꯀꯔꯦꯟ ꯑꯦꯐ꯭ꯌꯔ ꯍꯥꯏꯕꯁꯤ ꯍꯧꯖꯤꯛ ꯊꯣꯛꯏꯕ ꯑꯩꯈꯣꯏꯒꯤ ꯋꯔꯜꯁꯤꯗ ꯊꯣꯛꯏꯕ ꯊꯧꯗꯣꯛ ꯃꯌꯥꯝꯁꯤ ꯀꯔꯦꯟ ꯑꯦꯐ꯭ꯌꯔꯁꯤꯅ ꯑꯩꯈꯣꯏꯗ ꯑꯩꯈꯣꯏꯗ ꯅꯣꯂꯦꯁꯁꯤ ꯄꯤꯔꯤꯕꯅꯤ ꯑꯩꯈꯣꯏ ꯅ꯭ꯌꯨꯁꯄꯦꯄꯔꯅ ꯀꯩꯗ ꯄꯤꯔꯤꯕ ꯅꯣꯂꯦꯁꯁꯤ ꯑꯩꯈꯣꯏꯒꯤ ꯀꯔꯦꯟ ꯑꯦꯐ꯭ꯌꯒꯤ ꯑꯣꯏꯕ ꯅꯣꯂꯦꯁ ꯑꯁꯤ ꯁꯤꯁꯤꯅ ꯑꯩꯈꯣꯏꯁꯤ ꯍꯦꯟꯅ ꯂꯧꯁꯤꯡ ꯂꯩꯕ ꯍꯦꯟꯅ ꯑꯁꯤꯡꯕ ꯍꯥꯏꯕꯗꯨ ꯑꯣꯏꯍꯜꯂꯤꯕꯅꯤ ꯑꯗꯨꯒ ꯑꯩꯈꯣꯏꯒꯤ ꯍꯧꯖꯤꯛꯀꯤ ꯍꯧꯖꯤꯛ ꯍꯧꯖꯤꯛ ꯃꯇꯝꯗ ꯑꯩꯈꯣꯏꯅ ꯌꯥꯝꯅ ꯇꯣꯏꯅ ꯎꯔꯤꯕ ꯊꯦꯡꯅꯔꯤꯕ ꯅ꯭ꯌꯨꯁ ꯍꯥꯏꯔꯒꯗꯤ ꯑꯩꯈꯣꯏꯒꯤ ꯂꯥꯟꯒꯤ ꯑꯣꯏꯕ ꯑꯝꯁꯨꯡ ꯔꯥꯏꯌꯣꯠꯁꯤꯡ ꯀꯥꯡꯂꯨꯞ ꯃꯁꯦꯟꯒꯤ ꯑꯣꯏꯕ ꯑꯁꯤꯒꯨꯝꯕ ꯑꯌꯥꯝꯕꯅ ꯋꯔꯜꯁꯦ ꯍꯥꯏꯕꯗꯤ ꯀꯤꯌꯥꯎꯁꯇ ꯂꯩꯔꯦ ꯍꯥꯏꯗꯨꯅꯤ ꯍꯥꯏꯗꯤ ꯇꯪꯗꯨ ꯂꯩꯇꯥꯐꯝ ꯈꯪꯗꯕꯗ ꯂꯩꯕꯅ ꯃꯔꯝ ꯑꯣꯏꯔꯒ ꯁꯤꯒꯨꯝꯕ ꯂꯥꯟꯒꯤ ꯅ꯭ꯌꯨꯁꯁꯤꯅ ꯑꯌꯥꯝꯕ ꯎꯔꯦ